ꯑꯁ ꯅꯍꯥꯟꯅꯦꯕꯀꯣ ꯆꯍꯤ ꯃꯔꯤ ꯃꯉꯥꯒꯤ ꯃꯃꯥꯡꯗꯣ ꯑꯗꯨꯒꯤꯗꯨꯅꯦ ꯑꯩꯅ ꯐꯣꯟ ꯑꯃ ꯂꯩꯔꯨꯕ ꯐꯣꯟꯗꯨꯁꯨꯅꯦ ꯃꯃꯜ ꯏꯍꯣꯡ ꯍꯣꯡꯉꯦꯕ ꯑꯩꯅ ꯂꯩꯈꯤꯕꯗꯣ ꯑꯗꯨꯒꯕꯨꯗꯤ ꯑꯩꯗꯤ ꯌꯥꯝ ꯀꯥ ꯍꯦꯟꯅ ꯐꯔꯝꯂꯣꯏꯗ꯭ꯔꯅ ꯈꯟꯕꯅꯤ ꯑꯗꯨꯒꯕꯨꯗꯤ ꯉꯁꯤ ꯐꯥꯎꯕꯗꯅꯦ ꯀꯔꯤꯝꯇ ꯌꯥꯗꯕ ꯈꯣꯠꯇꯕꯁꯨ ꯂꯩꯇꯦ ꯑꯗꯨꯒ ꯌꯥꯝ ꯁꯤꯖꯤꯟꯅꯕꯗꯁꯨ ꯌꯥꯝ ꯅꯨꯡꯉꯥꯏ ꯑꯗꯩ ꯕꯦꯇ꯭ꯔꯤꯗꯨꯁꯨꯅꯦ ꯌꯥꯝ ꯀꯨꯏꯅ ꯆꯠꯂꯦꯕꯀꯣ ꯑꯗꯨꯒ ꯀ꯭ꯋꯥꯂꯤꯇꯤ ꯑꯐꯕ ꯑꯣꯏ ꯂꯩꯔꯝꯃꯦ ꯏꯊꯥ ꯊꯥꯖꯗꯅ